ꯍꯞꯇꯥꯃꯨꯛꯀꯤ ꯃꯃꯥꯡꯗ ꯑꯩ ꯐꯣꯟ ꯑꯃ ꯂꯩꯖꯔꯨꯕꯅꯦ ꯐꯣꯟꯁꯤ ꯋꯥꯟ ꯄ꯭ꯂꯁꯅꯤ ꯗꯤꯁꯄ꯭ꯂꯦꯁꯨ ꯐꯖꯅ ꯁꯦꯡꯉꯦ ꯕꯦꯇ꯭ꯔꯤꯁꯨ ꯐꯖꯅ ꯈꯥꯡꯉꯦ ꯄꯩꯁꯥ ꯃꯃꯟꯁꯨ ꯑꯗꯨꯝ ꯌꯥꯔꯦ ꯑꯁꯤ ꯐꯣꯟꯁꯤ ꯁꯤꯖꯤꯟꯅꯕ ꯐꯖꯅ ꯅꯨꯡꯉꯥꯏꯔꯝꯃꯦ ꯑꯁꯤ ꯐꯣꯟꯁꯦ ꯂꯩꯔꯨꯕꯁꯦ ꯑꯩ ꯌꯥꯝ ꯍꯔꯥꯎꯖꯩ